ꯍꯂꯣ

ꯑꯣ ꯃꯥꯟꯅꯦ ꯇꯥꯛꯄꯤꯎꯑꯣ ꯁꯣꯝꯁꯦ ꯑꯩꯈꯣꯏꯒꯤ ꯀꯩꯗꯨ ꯑꯣꯏꯕꯤꯗꯣꯏꯅꯤꯀꯣ ꯍꯞꯇꯥꯒꯤꯗꯨ ꯑꯣꯏꯕꯤꯗꯣꯏꯔꯥ ꯑꯣꯀꯦ ꯑꯣꯀꯦ ꯀꯔꯝꯕ ꯑꯣ ꯁꯣꯔꯤ ꯑ ꯑꯣꯀꯦ ꯑꯣꯀꯦ ꯑꯩ ꯒ꯭ꯌꯥꯟ ꯇꯥꯔꯦ ꯒ꯭ꯌꯥꯟ ꯇꯥꯔꯦ ꯁꯨꯃꯥꯏꯅ ꯇꯧꯕꯅꯤ ꯁꯣꯝꯒꯤ ꯀ꯭ꯂꯦꯝꯗꯣ ꯀ꯭ꯂꯦꯝ ꯇꯧꯕꯒꯤꯗꯤ ꯌꯥꯗꯤ ꯌꯥꯔꯅꯦꯕ ꯑꯗꯣ ꯀ꯭ꯂꯦꯝ ꯇꯧꯕꯗ ꯄꯩꯁꯥ ꯃꯪꯅꯅꯕꯅꯦ ꯍꯧꯖꯤꯛꯇꯤ ꯇꯧꯕꯤꯔꯨꯈꯤꯅꯨ ꯁꯣꯝꯒꯤꯁꯦ ꯁꯔꯕꯥꯏꯕꯜ ꯕꯦꯅꯤꯐꯤꯠꯁꯤ ꯆꯍꯤ ꯃꯉꯥ ꯃꯉꯥꯗ ꯐꯪꯕꯅꯦꯕ ꯑꯗꯣ ꯍꯟꯗꯛꯀꯤ ꯐꯪꯉꯥꯅꯤ ꯏꯀꯨꯏ ꯀꯨꯏꯗꯅ ꯇ꯭ꯋꯦꯟꯇꯤ ꯄꯔꯁꯦꯟ ꯐꯪꯒꯅꯤ ꯁꯣꯝꯒꯤ ꯁꯃꯦꯁꯣꯔꯗꯨꯗꯒꯤ ꯑꯗꯣ ꯀꯔꯤꯒꯨꯝꯕ ꯄꯩꯁꯥ ꯌꯥꯝ ꯆꯤꯟꯜꯂꯦ ꯈꯣꯠꯂꯦ ꯍꯥꯏꯕ ꯇꯥꯔꯒꯗꯤ ꯁꯔꯦꯟꯗꯔ ꯇꯧꯕꯗꯤ ꯀꯩꯁꯨ ꯀꯥꯏꯗꯦ ꯑꯗꯣ ꯁꯔꯦꯟꯗꯔ ꯇꯧꯕ ꯃꯇꯝꯗ ꯄꯩꯁꯥ ꯃꯥꯡꯒꯅꯤ ꯍꯧꯖꯤꯛ ꯍꯧꯖꯤꯛꯀꯤ ꯑꯩꯈꯣꯏꯒꯤ ꯀꯥꯔꯦꯟꯁꯤ ꯚꯦꯂꯨꯒꯤ ꯔꯦꯠꯁꯤꯗ ꯂꯦꯞꯇꯣꯏꯅꯦꯕꯀꯣ ꯑꯩꯈꯣꯏꯒꯤ ꯃꯨꯝꯕꯩꯒꯤ ꯏꯟꯗꯦꯛꯁ ꯍꯥꯏꯕ ꯇꯥꯔꯦ ꯑꯩꯈꯣꯏꯒꯤ ꯃꯅꯤ ꯏꯟꯗꯦꯛꯁꯀꯤ ꯀꯔꯤ ꯑꯃ ꯂꯩ ꯑꯗꯨꯒꯤ ꯃꯇꯨꯡ ꯏꯟꯅ ꯄꯩꯁꯥꯁꯤ ꯂꯦꯞꯇꯣꯏꯅꯤ ꯁꯦꯟꯁꯦꯛꯁ ꯌꯦꯡꯉꯒ ꯑꯗꯣ ꯄꯩꯁꯥ ꯃꯥꯡꯒꯅꯤ ꯍꯧꯖꯤꯛ ꯍꯧꯖꯤꯛꯀꯤ ꯗꯃꯛꯇꯗꯤ ꯇꯧꯗꯕꯅ ꯈ꯭ꯋꯥꯏꯗꯒꯤ ꯐꯒꯅꯤ ꯄꯩꯁꯥ ꯌꯥꯝ ꯆꯤꯟꯂꯦ ꯍꯥꯏꯔꯒꯁꯨ ꯌꯥꯔꯒꯗꯤ ꯂꯣꯟ ꯑꯣꯏꯅ ꯂꯧꯕꯤꯌꯨ ꯂꯣꯟ ꯂꯧꯔꯒ ꯑꯗꯨꯝ ꯄꯩꯁꯥꯗꯨ ꯁꯤꯖꯤꯟꯅꯕꯤꯌꯨ ꯑꯗꯨ ꯏꯟꯇꯔꯦꯁꯁꯨ ꯌꯥꯝꯅ ꯄꯤꯛꯄꯅꯤ ꯁꯦꯔꯦꯟꯗꯔ ꯇꯧꯔꯒꯗꯤ ꯄꯩꯁꯥ ꯌꯥꯝꯅ ꯃꯥꯡꯒꯅꯤ ꯄꯨꯔꯥ ꯇꯣꯛꯊꯣꯛꯑꯒꯦ ꯍꯥꯏꯔꯒꯅ ꯀ꯭ꯂꯤꯝ ꯇꯧꯕ ꯍꯥꯏꯁꯦ ꯁꯔꯦꯟꯗꯔ ꯇꯧꯕꯗꯨꯅꯤ ꯄꯨꯔꯥ ꯇꯣꯛꯊꯣꯛꯄ ꯍꯥꯏꯁꯤ ꯑꯗꯣ ꯂꯣꯏꯒꯗꯧꯕꯁꯨ ꯀꯨꯏꯗ꯭ꯔꯦ ꯆꯍꯤ ꯑꯍꯨꯝ ꯈꯛꯇ ꯉꯥꯏꯔꯦ ꯑꯍꯨꯝꯗꯨꯃ ꯈꯥꯡꯕꯤꯔꯒ ꯍꯌꯦꯡ ꯀ꯭ꯂꯦꯝ ꯇꯧꯕꯗꯨꯗꯤ ꯑꯩꯅ ꯑꯗꯨꯝ ꯄ꯭ꯔꯣꯁꯦꯁꯇꯨ ꯂꯣꯏꯅ ꯇꯧꯖꯔꯒꯦ ꯌꯥꯅꯤ ꯁꯣꯝꯅ ꯁꯥꯏꯟ ꯈꯛꯇꯪ ꯇꯧꯕꯤꯔꯒ ꯑꯗꯨꯝ ꯌꯥꯒꯅꯤ ꯑꯗꯨꯒꯤꯗꯤ ꯀꯩꯏꯝꯇ ꯈꯟꯕꯤꯅꯨ ꯆꯍꯤ ꯑꯍꯨꯝ ꯈꯛꯇꯪ ꯉꯥꯏꯔꯣ ꯋꯥꯔꯁꯨ ꯋꯥꯅ ꯑꯗꯨꯐꯥꯎ ꯉꯥꯏꯕꯤꯔꯣ ꯀꯩꯅꯣ ꯌꯥꯏ ꯌꯥꯏ ꯑꯣꯐꯤꯁꯇ ꯂꯥꯛꯄꯤꯔꯣ ꯉꯥꯏꯍꯥꯛ ꯆꯠꯊꯣꯛꯄꯤꯔꯑꯣ ꯑꯗꯨꯝ ꯐꯣꯟ ꯇꯧꯕꯤꯔꯛꯑꯣ ꯑꯗꯨꯝ ꯑꯣꯐꯤꯁ ꯌꯧꯔꯛꯄꯒ ꯑꯩꯒꯤ ꯀꯦꯕꯤꯟꯗ ꯉꯥꯏꯍꯥꯛ ꯐꯃꯤꯟꯅꯅꯕ